ꯆꯐꯨ ꯀꯥꯏꯔꯒ ꯀ꯭ꯋꯥꯛꯅ ꯍꯔꯥꯎꯋꯤ ꯂꯨ ꯀꯣꯛꯄꯗ ꯂꯦꯟ ꯇꯥꯕ ꯋꯥꯇꯣꯟꯅ ꯋꯥꯡꯂꯒ ꯀ꯭ꯋꯥꯛꯅ ꯐꯝꯗꯦꯛꯏ ꯐꯝꯕ ꯆꯜꯂꯒ ꯍꯤꯞꯄ ꯆꯜꯂꯤ ꯃꯤꯅ ꯁꯤꯕꯅ ꯆꯤꯟꯕꯥꯟꯗ ꯁꯥꯅ ꯁꯤꯕꯅ ꯈꯣꯡꯒꯨꯜꯗ ꯑꯍꯜꯒꯤ ꯃꯊꯤꯅ ꯆꯐꯨ ꯃꯦꯜꯂꯤ ꯅꯨꯡꯁꯤꯠ ꯁꯤꯠꯇꯅ ꯎꯅꯥ ꯂꯦꯡꯗꯦ